ꯖꯣꯟ ꯒ꯭ꯔꯤꯁꯥꯝꯅ ꯏꯕ ꯅꯣꯕꯦꯜ ꯗ ꯀ꯭ꯂꯥꯏꯟ ꯃꯗꯨ ꯄꯥꯔꯨꯔꯒ ꯃꯗꯨꯗ ꯑꯉꯥꯡꯁꯤꯡꯒꯤꯗꯃꯛꯇ ꯐꯥꯎꯕ ꯃꯈꯣꯏꯅ ꯄꯤꯔꯤꯕ ꯍ꯭ꯌꯨꯃꯦꯟ ꯔꯥꯏꯠ ꯑꯗꯨ ꯈꯪꯖꯤꯜꯂꯨꯔꯒ ꯑꯩꯈꯣꯏꯒꯤ ꯑꯁꯤꯗ ꯃꯅꯤꯄꯨꯔꯗ ꯑꯃꯗꯤ ꯏꯟꯗꯤꯌꯥꯗ ꯍ꯭ꯌꯨꯃꯦꯟ ꯔꯥꯏꯠ ꯚꯥꯏꯑꯣꯂꯦꯁꯟꯒꯤ ꯃꯇꯥꯡꯗ ꯇꯧꯔꯤꯕꯁꯤꯡꯁꯤ ꯈꯜꯂꯨꯒꯥꯏ ꯅꯤꯡꯉꯝꯗꯕ ꯐꯥꯎꯗꯨꯅ ꯀꯞꯄ ꯐꯥꯎꯕ ꯌꯥꯎꯈꯤ